ꯁꯚꯦꯟ ꯁ꯭ꯇꯥꯔ ꯔꯦꯁꯇꯨꯔꯦꯟ ꯑꯣꯏꯕꯤꯔꯕ꯭ꯔꯥ ꯑꯩꯅ ꯊꯤꯜꯂꯛꯑꯣ ꯍꯥꯏꯈꯤꯕ ꯃꯐꯝ ꯑꯗꯨ ꯅꯈꯣꯏ ꯈꯪꯗ꯭ꯔ ꯑꯗꯨꯅ ꯅꯈꯣꯏꯒꯤ ꯑꯦꯄꯁꯇ ꯆꯪꯂꯒ ꯑꯩꯒꯤ ꯂꯩꯐꯝ ꯑꯗꯨ ꯌꯦꯡꯅꯕ ꯇꯧ